ꯃꯅꯤꯄꯨꯔ ꯍꯥꯏꯕ ꯂꯝꯗꯝ ꯑꯁꯤꯗ ꯏꯄꯥ ꯏꯄꯨ ꯍꯥꯛꯇꯛꯇꯒꯤ ꯃꯩꯇꯩ ꯂꯣꯟ ꯍꯥꯏꯕ ꯂꯣꯟ ꯑꯁꯤ ꯁꯤꯖꯤꯟꯅꯔꯛꯇꯨꯅ ꯍꯧꯖꯤꯛꯐꯥꯎꯕ ꯆꯠꯅꯔꯤ ꯃꯅꯤꯄꯨꯔꯗ ꯖꯥꯠ ꯕꯤꯖꯥꯠ ꯃꯈꯜ ꯃꯈꯜ ꯌꯥꯝꯅ ꯂꯩꯕ ꯃꯔꯝ ꯑꯁꯤꯅ ꯃꯁꯥ ꯃꯁꯥꯒꯤ ꯂꯣꯜꯁꯨ ꯃꯈꯜ ꯃꯈꯜ ꯌꯥꯝꯅ ꯂꯩ ꯑꯗꯨꯕꯨ ꯃꯤ ꯃꯌꯥꯝ ꯑꯁꯤꯒ ꯄꯥꯎ ꯐꯥꯎꯅꯅꯕꯒꯤꯗꯃꯛꯇꯗꯤ ꯃꯩꯇꯩꯂꯣꯟꯁꯤ ꯁꯤꯖꯤꯟꯅꯗꯨꯅ ꯃꯁꯤꯅ ꯄꯥꯝꯕꯩ ꯑꯣꯏꯔꯒ ꯃꯌꯥꯝꯒ ꯄꯥꯎ ꯐꯥꯎꯅꯔꯤ ꯃꯅꯤꯄꯨꯔꯤꯒꯤ ꯂꯣꯟ ꯃꯩꯇꯩꯂꯣꯟ ꯍꯥꯏꯔꯤꯕꯁꯤ ꯏꯟꯗ꯭ꯌꯥꯒꯤ ꯅꯤꯄꯥꯟ ꯁꯨꯕ ꯁꯦꯗ꯭ꯌꯨꯜꯗ ꯆꯜꯂꯒꯁꯨ ꯂꯩ ꯃꯅꯤꯄꯨꯔꯁꯤ ꯄꯤꯛꯈ꯭ꯔꯕ ꯚꯥꯔꯠ ꯑꯃꯅꯤ ꯒꯨꯝꯅ ꯍꯥꯏꯕꯁꯨ ꯌꯥꯏ ꯃꯔꯝꯗꯤ ꯃꯅꯤꯄꯨꯔ ꯍꯥꯏꯔꯤꯕ ꯂꯝꯗꯝ ꯑꯁꯤ ꯃꯁꯥꯒꯤ ꯏꯔꯣꯜ ꯏꯌꯦꯛ ꯂꯩꯖꯕ ꯂꯝꯗꯝꯅꯤ